ꯑꯩ ꯏꯁꯥꯁꯦ ꯂꯝ ꯑꯇꯣꯞꯄꯗꯒꯤ ꯍꯣꯡꯉꯛꯄ ꯃꯤꯁꯛꯅꯤ ꯑꯗꯨꯅ ꯑꯩ ꯏꯁꯥꯅ ꯏꯟꯀꯝ ꯇꯦꯛꯁ ꯗꯤꯄꯥꯔꯠꯃꯦꯟꯗ ꯑꯩ ꯏꯁꯥꯒꯤ ꯄꯥꯟ ꯀꯥꯔꯠ ꯑꯁꯤ ꯑꯞꯗꯦꯠ ꯇꯧꯕꯤꯌꯨ ꯍꯥꯏꯗꯅ ꯏꯟꯀꯝ ꯇꯦꯛꯁ ꯑꯣꯐꯤꯁꯇ ꯑꯩ ꯍꯥꯏꯖꯔꯤ